ꯍꯟꯗꯛ ꯑꯩꯅ ꯒ꯭ꯌꯥꯁ ꯑꯃꯈꯛ ꯂꯧꯖꯔꯨꯏ ꯂꯧꯖꯔꯨꯕ ꯁꯤ ꯁꯤꯗꯩꯁꯤꯗ ꯒ꯭ꯌꯥꯁꯀꯤ ꯀꯥꯟꯅꯕꯁꯦ ꯑꯩ ꯌꯥꯝ ꯈꯪꯉꯦ ꯍꯥꯏꯗꯤ ꯍꯥꯟꯅꯗꯤ ꯁꯤꯡꯅ ꯆꯥꯛ ꯊꯣꯡꯉꯝꯃꯦ ꯁꯤꯡꯅ ꯆꯥꯛ ꯊꯣꯡꯕ ꯃꯇꯝꯗꯗꯤ ꯀꯣꯜ ꯂꯤꯛꯁꯨ ꯍꯥꯏꯗꯤ ꯃꯨꯁꯤꯟꯕ ꯑꯗꯩꯗꯤ ꯃꯩ ꯁꯤꯡꯁꯨ ꯁꯤꯡ ꯑꯆꯣꯠꯄ ꯌꯥꯎꯕꯒꯤ ꯃꯩꯈꯨ ꯈꯨꯕ ꯑꯗꯩꯗꯤ ꯀꯣꯟꯗ ꯊꯣꯡꯕꯅꯤꯅ ꯀꯣꯟꯁꯨ ꯃꯨꯁꯤꯜꯂꯛꯄ ꯃꯩꯈꯨꯒꯤ ꯃꯤꯠꯁꯨ ꯅꯨꯡꯉꯥꯏꯇꯕ ꯑꯗꯩ ꯃꯅꯝꯁꯨ ꯁꯣꯔ ꯍꯣꯟꯕꯗ ꯌꯥꯝ ꯐꯠꯇꯦꯗꯅ ꯀꯥꯔꯕꯣꯟꯗꯥꯏꯑꯣꯛꯁꯥꯏꯠꯅ ꯑꯗꯨꯅ ꯍꯥꯏꯗꯤ ꯍꯟꯗꯛꯇꯤ ꯍꯥꯏꯗꯤ ꯊꯕꯛ ꯑꯃ ꯆꯠꯄ ꯃꯇꯝꯗꯁꯨ ꯁꯤꯡꯗ ꯆꯥꯥꯛ ꯊꯣꯡꯕꯅꯤꯅ ꯍꯥꯏꯗꯤ ꯃꯩ ꯌꯥꯡꯁꯤꯟꯕ ꯈꯣꯠꯆꯤꯟꯕ ꯇꯧꯔꯛꯄꯅꯤꯅ ꯊꯕꯛ ꯑꯃ ꯆꯠꯄ ꯀꯩꯁꯨꯝ ꯉꯝꯗꯦꯕ ꯃꯄꯨꯡ ꯐꯥꯅ ꯑꯗꯨ ꯍꯟꯗꯛꯇꯤ ꯒ꯭ꯌꯥꯁ ꯃꯁꯤꯅ ꯂꯩꯔꯕꯅꯤꯅ ꯑꯩꯒꯤ ꯍꯥꯏꯗꯤ ꯀꯣꯜ ꯂꯤꯛꯁꯨ ꯃꯣꯠꯍꯟꯗꯔꯦ ꯑꯗꯩꯗꯤ ꯆꯥꯛꯁꯨ ꯍꯥꯏꯗꯤ ꯆꯥꯛꯁꯨ ꯉꯟꯇꯥꯅ ꯂꯣꯏꯊꯣꯛꯑꯒ ꯑꯩꯒꯤ ꯊꯕꯛꯁꯨ ꯅꯪꯖꯔꯦ ꯑꯗꯨꯒ ꯍꯥꯏꯗꯤ ꯃꯩꯈꯨꯁꯨ ꯊꯣꯛꯇ꯭ꯔꯦ ꯏꯁꯥꯗꯁꯨ ꯁꯣꯛꯇ꯭ꯔꯦ ꯑꯗꯨꯅ ꯌꯥꯝ ꯐꯩꯑꯅ ꯈꯜꯂꯦ ꯑꯩ ꯋꯥꯈꯜꯗ ꯒ꯭ꯌꯥꯁꯁꯦ